ꯍꯦꯜꯂꯣ ꯑꯩꯅ ꯑꯉꯥꯡ ꯑꯣꯏꯔꯤꯉꯩꯗ ꯇꯧꯈꯤꯕꯁꯤꯡ ꯍꯥꯏꯗꯤ ꯁ꯭ꯀꯨꯜ ꯍꯜꯂꯛꯇ꯭ꯔꯤꯉꯩ ꯁ꯭ꯀꯨꯜ ꯍꯜꯂꯛꯑꯒ ꯇꯦꯂꯪꯒꯥꯒ ꯄꯥꯏꯔꯛꯄ ꯑꯗꯒꯤ ꯃꯥꯔꯕꯣꯟ ꯁꯥꯟꯅꯕ ꯑꯗꯒꯤ ꯂꯧꯗ ꯆꯠꯂꯒ ꯆꯔꯨ ꯁꯥꯟꯅꯕ ꯑꯩꯈꯣꯏ ꯈꯨꯡꯒꯪꯒꯤ ꯏꯃꯥꯟꯅꯕꯁꯤꯡ ꯍꯧꯖꯤꯛꯇꯤ ꯐꯪꯗ꯭ꯔꯦ

ꯑꯔꯥꯞꯄ ꯃꯐꯝꯗ ꯂꯩꯔꯕꯅꯤꯅ ꯍꯧꯖꯤꯛꯇꯤ ꯑꯗꯒꯤ ꯃꯥꯔꯕꯣꯟ ꯁꯥꯟꯅꯔꯒ ꯅꯨꯃꯤꯗꯥꯡ ꯋꯥꯏꯔꯝ ꯂꯨꯖꯕꯗ ꯊꯨꯞꯄꯒꯤ ꯑꯗꯒꯤ ꯆꯔꯨ ꯁꯥꯟꯅꯔꯨꯔꯒ ꯊꯨꯞꯄꯒꯤ ꯏꯃꯥꯅ ꯐꯨꯔꯛꯄ ꯑꯗꯒꯤ ꯃꯈꯟ ꯃꯈꯟꯒꯤ ꯑꯇꯣꯞꯄ ꯃꯁꯥꯟꯅ ꯑꯗꯒꯤ ꯑꯩꯈꯣꯏꯅ ꯀꯩꯀꯨ ꯂꯣꯠꯄꯤ ꯁꯥꯟꯅꯕ ꯑꯗꯒꯤ ꯈꯔ ꯆꯥꯎꯈꯠꯂꯛꯄꯗ ꯂꯧ ꯆꯠꯃꯤꯟꯅꯕ ꯑꯗꯒꯤ ꯀꯥꯎ ꯉꯝꯗꯕ ꯑꯇꯣꯞꯄ ꯍꯧꯖꯤꯛꯇꯤ ꯐꯪꯗ꯭ꯔꯦ ꯑꯗꯣ ꯌꯥꯝꯅ ꯄꯨꯟꯅꯤꯡꯉꯤ ꯌꯥꯝꯅ ꯆꯠꯅꯤꯡꯉꯤ ꯑꯩ ꯍꯧꯔꯛꯐꯝ ꯂꯝꯗꯝꯗ ꯑꯗꯨ ꯍꯧꯖꯤꯛꯇꯤ ꯂꯥꯞꯅ ꯂꯥꯞꯅ ꯂꯣꯏꯅ ꯂꯩꯅꯈ꯭ꯔꯦ ꯆꯠꯄ ꯐꯪꯈꯤꯗ꯭ꯔꯦ ꯏꯁꯩ ꯌꯦꯡꯕ ꯆꯠꯄꯗ ꯏꯃꯥꯟꯅꯕ ꯃꯤ ꯐꯨꯅꯔꯛꯄ ꯑꯗꯒꯤ ꯅꯨꯡꯁꯤꯔꯕ ꯏꯃꯥꯟꯅꯕ ꯀꯌꯥ ꯑꯃ ꯀꯥꯏꯅꯕꯁꯤ ꯅꯨꯡꯉꯥꯏꯇꯦ ꯑꯗꯒꯤ ꯕꯣꯜ ꯁꯥꯟꯅꯕ ꯑꯗꯒꯤ ꯃꯈꯟ ꯃꯈꯟꯒꯤ ꯌꯥꯝꯅ ꯊꯕꯛ ꯍꯥꯏꯕꯗꯤ ꯑꯉꯥꯡ ꯑꯣꯏꯔꯤꯉꯩꯗ ꯃꯤꯅ ꯅꯨꯡꯁꯤꯔꯣꯏꯗꯕ ꯊꯕꯛ ꯑꯗꯒꯤ ꯃꯤꯅ ꯌꯥꯝꯅ ꯐꯨꯔꯛꯄ ꯑꯗꯒꯤ ꯂꯥꯡꯕꯒꯤ ꯐꯨꯔꯛꯄ ꯅꯨꯡꯊꯤꯟ ꯅꯨꯡꯁꯥ ꯁꯥꯕꯗ ꯁꯥꯟꯅꯕꯒꯤ ꯐꯨꯔꯛꯄ ꯑꯗꯨꯝꯕ ꯃꯌꯥꯝꯗꯣ ꯍꯧꯖꯤꯛꯇ ꯍꯧꯖꯤꯛꯇ ꯌꯥꯝꯅ ꯁꯥꯟꯅꯅꯤꯡꯉꯛꯏ ꯑꯗꯨꯃꯥꯏꯅ ꯐꯪꯗꯤ ꯐꯪꯈꯤꯗꯔꯦ ꯀꯨꯏꯔꯦ ꯐꯪꯈꯤꯗꯕ ꯑꯩꯅ ꯑꯩꯒꯤ ꯂꯝꯗ ꯆꯍꯤ ꯇꯔꯥ ꯀꯨꯟ ꯆꯥꯎꯔꯛꯑꯒ ꯄꯥꯃꯝꯕ ꯃꯌꯥꯝꯗꯣ ꯍꯧꯖꯤꯛꯇꯤ ꯑꯩꯅ ꯑꯔꯥꯞꯄ ꯂꯝꯗ ꯂꯩꯔꯕꯅꯤꯅ ꯌꯨꯝꯗꯁꯨ ꯍꯜꯂꯛꯄ ꯉꯝꯗꯦ ꯑꯗꯨꯅ ꯅꯍꯥꯟꯋꯥꯏꯒꯤ ꯃꯇꯝꯗꯣ ꯌꯥꯝꯅ ꯄꯥꯝꯃꯛꯏ ꯑꯗꯒꯤ ꯑꯩꯈꯣꯏꯅ ꯑꯉꯥꯡ ꯑꯣꯏꯔꯤꯉꯩꯗ ꯁꯥꯟꯅꯔꯛꯄꯁꯦ ꯌꯥꯝ ꯀꯟꯅ ꯁꯥꯟꯅꯔꯛꯏ ꯍꯧꯖꯤꯛꯇꯤ ꯍꯧꯖꯤꯛꯀꯥꯟꯒꯤ ꯑꯉꯥꯡꯁꯤꯡꯅꯗꯤ ꯑꯗꯨꯃꯥꯏꯅ ꯀꯩꯁꯨ ꯁꯥꯟꯅꯗ꯭ꯔꯦ ꯑꯗꯨꯅ ꯌꯥꯝ ꯁꯥꯟꯅꯕꯗꯨ ꯄꯥꯝꯃꯛꯑꯦ ꯑꯩꯈꯣꯏꯗꯤ ꯁꯥꯟꯅꯕ ꯂꯣꯏꯔꯒ ꯂꯥꯏꯔꯤꯛ ꯄꯥꯗꯕꯒꯤ ꯐꯨꯕ ꯑꯗꯒꯤ ꯄꯩꯈꯥꯗ ꯐꯦꯜ ꯑꯣꯏꯕꯒꯤ ꯐꯨꯕ ꯌꯥꯝꯅ ꯇꯧꯔꯛꯑꯦ ꯑꯗꯨꯒ ꯑꯩꯈꯣꯏꯅ ꯁꯥꯟꯅꯕ ꯃꯇꯝꯗ ꯁꯥꯟꯅꯔꯒ ꯁꯥꯎꯅꯕꯒꯤ ꯏꯃꯥꯟꯅꯕꯈꯩ ꯐꯨꯅꯕ ꯑꯗꯒꯤ ꯐꯨꯅꯕ ꯍꯥꯏꯕꯗꯤ ꯅꯪ ꯅꯪꯅ ꯍꯥꯏꯔꯤꯗꯣ ꯌꯥꯔꯣꯏ ꯑꯗꯒꯤ ꯑꯩꯅ ꯍꯥꯏꯕꯅ ꯆꯨꯝꯃꯤ ꯍꯥꯏꯕꯒꯤ ꯐꯨꯟꯅꯔꯛꯄ ꯃꯌꯥꯝ ꯑꯃ ꯑꯗꯗꯤ ꯏꯃꯥꯟꯅꯕ ꯅꯨꯡꯁꯤ ꯅꯨꯡꯁꯤꯕ ꯃꯌꯥꯝ ꯀꯥꯏꯅꯕꯒꯤꯁꯨ ꯍꯧꯖꯤꯛꯇꯤ ꯌꯥꯝ ꯅꯨꯡꯉꯥꯏꯇꯦ ꯑꯗꯨꯅ ꯋꯥꯔꯤꯁꯤ ꯃꯌꯥꯝ ꯂꯩꯈ꯭ꯔꯦ ꯁꯨꯃꯥꯏꯅ ꯏꯃꯥꯟꯅꯕꯒ ꯏꯃꯥꯟꯅꯕꯒ ꯄꯨꯟꯕ ꯐꯪꯉꯛꯇꯕꯁꯦ ꯍꯥꯟꯅ ꯂꯩꯔꯝꯃꯤꯕ ꯑꯗꯨꯃꯥꯏꯅ ꯂꯩꯔꯗꯤ ꯍꯧꯖꯤꯛꯁꯨ ꯀꯌꯥꯝ ꯅꯨꯡꯉꯥꯏꯅꯤ ꯈꯜꯂꯛꯑꯦ ꯑꯗꯒꯤ ꯈꯪꯗꯦ ꯌꯥꯝꯅ ꯌꯥꯝ ꯌꯥꯝ ꯄꯨꯟꯅꯤꯡꯉꯛꯑꯦ ꯌꯥꯝ ꯍꯟꯅꯤꯡꯉꯛꯑꯦ ꯌꯨꯝꯗ ꯍꯧꯖꯤꯛꯇꯤ ꯍꯧꯖꯤꯛꯐꯥꯎ ꯍꯧꯖꯤꯛꯇꯤ ꯁꯥꯟꯅꯕꯁꯨ ꯐꯪꯈꯤꯗ꯭ꯔꯦ ꯃꯇꯝꯗꯣ ꯌꯥꯝ ꯅꯨꯡꯁꯤꯔꯛꯑꯦ ꯍꯧꯖꯤꯛꯇꯗ